ꯏꯪꯈꯣꯜ ꯁꯦꯝꯕꯗ ꯁꯦꯟ ꯆꯪꯕ ꯆꯪꯍꯟꯗꯕ ꯍꯥꯏꯕꯗꯤ ꯀꯣꯏꯔꯤꯕ ꯃꯤ ꯑꯗꯨꯒꯤ ꯃꯈꯥ ꯌꯥꯝꯅ ꯄꯣꯜꯂꯤ ꯃꯔꯝꯗꯤ ꯁꯦꯜ ꯆꯪꯗꯅ ꯀꯣꯏꯔꯗꯤ ꯌꯥꯝꯅ ꯆꯥꯎꯅ ꯀꯣꯏꯕꯗꯤ ꯉꯝꯂꯔꯣꯏ ꯑꯗꯨꯕꯨ ꯁꯦꯜ ꯆꯪꯂꯒ ꯀꯣꯏꯔꯒꯗꯤ ꯈꯔ ꯆꯥꯎꯅ ꯀꯣꯏꯕ ꯉꯝꯒꯅꯤ ꯑꯗꯨꯒ ꯏꯟꯀꯝ ꯂꯥꯛꯂꯤꯕ ꯑꯗꯨꯁꯨ ꯈꯦꯅꯔꯅꯤ ꯄꯩꯁꯥ ꯊꯥꯗꯔꯒꯅ ꯈꯔ ꯌꯥꯝꯅ ꯂꯥꯛꯀꯅꯤ ꯑꯗꯨꯒ ꯄꯩꯁꯥ ꯊꯥꯗꯗꯅ ꯀꯣꯏꯔꯒꯗꯤ ꯌꯥꯝꯅ ꯂꯥꯛꯄ ꯑꯗꯨ ꯑꯣꯏꯔꯔꯣꯏ ꯑꯗꯨꯅ ꯃꯁꯥ ꯃꯁꯥꯒꯤ ꯉꯝꯖꯕ ꯄꯩꯁꯥ ꯑꯗꯨ ꯊꯥꯗꯔꯒ ꯀꯣꯏꯕꯅꯗꯤ ꯍꯦꯟꯅ ꯐꯒꯅꯤ ꯍꯥꯏꯅ ꯑꯩꯅ ꯂꯧꯅꯤꯡꯏ